ꯑꯩꯒꯤ ꯏꯁꯩ ꯑꯁꯤ ꯑꯩ ꯄ꯭ꯔꯣꯐꯤꯁꯟꯅꯦꯜꯂꯤ ꯂꯥꯏꯟꯗ ꯁꯛꯆꯕ ꯅꯠꯇꯦ ꯍꯣꯕꯤ ꯑꯣꯏꯕꯒꯤ ꯑꯗꯨꯝ ꯃꯌꯥꯝꯒꯤ ꯏꯟꯇꯔꯇꯦꯟꯃꯦꯟ ꯑꯣꯏꯅ ꯁꯛꯆꯕꯅꯤ ꯃꯗꯨꯗ ꯃꯌꯥꯝꯅ ꯑꯩꯒꯤ ꯏꯁꯩ ꯑꯁꯤ ꯐꯖꯩ ꯍꯥꯏꯗꯨꯅ ꯊꯥꯒꯠꯄꯤꯔꯛꯄ ꯑꯃꯁꯨꯡ ꯀ꯭ꯂꯦꯄꯤꯡ ꯇꯧꯔꯛꯄ ꯑꯁꯤ ꯑꯁꯨꯛꯀꯤ ꯃꯇꯤꯛ ꯍꯥꯏꯅꯤꯡꯉꯥꯏ ꯂꯩꯇꯅ ꯊꯥꯒꯠꯄ ꯐꯣꯡꯗꯣꯛꯏ